ꯑꯩꯅ ꯌꯦꯟ ꯊꯣꯡꯕ ꯃꯇꯝꯗ ꯊꯨꯝ ꯌꯥꯛꯄ ꯑꯁꯤ ꯌꯥꯝꯅ ꯇꯣꯏꯅ ꯊꯣꯛꯏ ꯊꯨꯝ ꯌꯥꯛꯄ ꯑꯁꯤ ꯑꯩꯅ ꯀꯔꯤ ꯇꯧꯍꯜꯂꯒ ꯐꯍꯜꯂꯤ ꯍꯥꯏꯕ ꯃꯇꯝꯗ ꯏꯁꯤꯡ ꯍꯩꯖꯤꯜꯂꯒ ꯑꯃꯁꯨꯡ ꯑꯥꯂꯨ ꯈꯔ ꯅꯝꯈꯥꯏꯔꯒ ꯑꯁꯨꯝꯅ ꯇꯧꯔꯒ ꯐꯍꯜꯂꯤ